ꯑꯩꯁꯦ ꯃꯩꯇꯩ ꯄꯥꯡꯉꯜꯅꯦ ꯑꯗꯣ ꯑꯩꯈꯣꯏ ꯍꯥꯟꯅꯒꯤ ꯄꯨꯋꯥꯔꯤꯒꯤ ꯂꯩꯖꯩ ꯑꯗꯨ ꯏꯔꯥꯏ ꯅꯨꯃꯤꯠꯇ ꯃꯥꯖꯤꯠꯇ ꯆꯠꯂꯒ ꯂꯥꯏ ꯈꯨꯔꯨꯝꯕ ꯑꯗꯨꯒꯨꯝꯕ ꯑꯗꯨꯝ ꯂꯩ ꯑꯗꯨꯒ ꯅꯨꯄꯤꯒꯤ ꯑꯣꯏꯅꯁꯨ ꯑꯗꯨꯝ ꯚ꯭ꯂꯨꯜꯗ ꯂꯥꯏ ꯈꯨꯔꯨꯝꯕ ꯑꯗꯨꯒ ꯑꯗꯨꯃꯥꯏꯅ ꯑꯗꯨꯝ ꯂꯩ ꯑꯗꯨꯒ ꯑꯗꯨꯒꯤ ꯅꯨꯃꯤꯠꯇꯨꯗ ꯑꯩꯈꯣꯏꯒꯤ ꯔꯤꯂꯤꯖꯟꯒꯤ ꯑꯣꯏꯕ ꯄꯥꯅꯕ ꯂꯥꯏꯔꯤꯛꯁꯨ ꯑꯗꯨꯝ ꯄꯨꯋꯥꯔꯤꯒꯤ ꯑꯗꯨꯝ ꯂꯩꯖꯩ